ꯍꯜꯂꯣ ꯀꯅꯥ ꯑꯣ ꯑꯣ ꯎꯝ ꯑꯣ ꯑꯩꯒꯤ ꯃꯥꯏꯁꯦ ꯀꯝꯕꯤꯅꯦꯁꯟꯅꯦꯕ ꯑꯥ ꯇꯤ ꯖꯣꯟꯁꯤꯅ ꯌꯥꯝ ꯑꯣꯏꯜꯂꯤ ꯑꯣꯏꯕ ꯑꯩꯁꯦ ꯑꯗꯨꯒ ꯈꯖꯥꯏ ꯍꯥꯏꯇꯥꯔꯦ ꯁꯤꯒꯨꯝꯕꯁꯤꯅ ꯈꯔ ꯗ꯭ꯔꯥꯏ ꯑꯣꯏꯌꯦꯕ ꯑꯩꯁꯦ ꯍꯥꯟꯅ ꯀꯩꯅꯣ ꯄ꯭ꯂꯝꯒꯤ ꯑꯗꯨꯗꯒꯤ ꯑꯣꯔꯤꯐ꯭ꯜꯦꯝꯒꯤ ꯀꯩ ꯀꯩ ꯁꯨꯝ ꯁꯤꯖꯤꯟꯅꯖꯔꯝꯕꯅꯦꯕ ꯑꯗꯨ ꯐꯕꯁꯦ ꯅꯥꯏꯗ꯭ꯔꯕ ꯑꯗꯨ ꯁꯣꯝꯗꯒꯤ ꯃꯇꯦꯡ ꯂꯧꯖꯒꯦꯅ ꯍꯣꯏ ꯑꯩ ꯐꯨꯔꯤꯒꯨꯝꯕꯁꯦ ꯈꯔ ꯊꯥꯡꯒꯟꯕ ꯍꯥꯏꯇꯔꯦ ꯃꯥꯏꯁꯦ ꯁꯨꯃꯥꯏꯅ ꯇꯧꯕ ꯑꯗꯨ ꯀꯃꯥꯏ ꯀꯃꯥꯏꯅ ꯀꯔꯝꯕ ꯃꯈꯜꯒꯤ ꯄꯣꯠ ꯁꯤꯖꯤꯟꯅꯔꯗꯤ ꯐꯒꯗ꯭ꯔꯥꯅ ꯍꯪꯖꯒꯦꯅ ꯇꯧꯔꯛꯑꯝꯕꯅꯤ ꯁꯣꯝꯒꯤꯁꯦ

ꯁꯝꯃꯔꯗꯅ ꯑꯃꯨꯛ ꯈꯔ ꯐꯩꯌꯦ ꯑꯗꯣ ꯀꯩꯅꯣꯁꯦ ꯋꯤꯟꯇꯔꯁꯦ ꯁꯤꯁꯤꯅ ꯈꯔ ꯍꯦꯟꯕ ꯍꯥꯏꯇꯥꯔꯦ ꯑꯗꯨ ꯀꯩꯅꯣꯒꯤ ꯁ꯭ꯀꯤꯟ

ꯁ꯭ꯀꯤꯟ ꯇꯦꯁ ꯇꯧꯕꯒꯤ ꯃꯦꯆꯤꯟꯒꯗꯤ ꯑꯗꯨꯝ ꯂꯩꯕꯤꯕ꯭ꯔꯣ ꯁꯣꯝꯒꯤꯁꯦ

ꯑꯥ ꯄ꯭ꯂꯝꯒꯤ ꯑꯃ ꯒ꯭ꯔꯤꯟ ꯇꯤꯒꯤꯗꯣ ꯑꯗꯨ ꯁꯤꯖꯤꯟꯅꯖꯔꯝꯕꯅꯤ

ꯑꯣ ꯁꯣꯝꯒꯤꯁꯦ ꯁ꯭ꯀꯤꯟ ꯇꯥꯏꯞꯁꯦ ꯌꯦꯡꯕꯤꯔꯒ ꯑꯗꯨꯝ ꯁꯦꯠ ꯑꯣꯏꯅ ꯊꯥꯕꯤꯔꯛꯇꯣꯏꯔ ꯑꯥ ꯍꯣꯏ ꯑꯗꯨꯗꯤ ꯁ꯭ꯀꯤꯟ ꯇꯦꯁꯁꯦ ꯍꯥꯟꯅ ꯇꯧꯊꯣꯛꯑꯁꯦ ꯑꯗꯨꯒ ꯑꯗꯨꯝ ꯌꯦꯡꯉꯒ ꯀꯣ ꯊꯥꯕꯤꯔꯛꯑꯣ ꯑꯥ ꯑꯥ ꯍꯣꯏ ꯍꯣꯏ ꯌꯥꯝ ꯅꯨꯡꯉꯥꯏꯖꯔꯦ ꯑꯥ